ꯍꯂꯣ ꯁꯤ ꯅꯍꯥꯟꯒꯤ ꯄ꯭ꯔꯦꯁꯇꯤꯁꯀꯤ ꯁ꯭ꯇꯣꯔꯗꯨꯔꯣ ꯑꯣ ꯅꯍꯥꯟ ꯁꯤꯒꯤ ꯁ꯭ꯇꯣꯔꯗꯒꯤ ꯑꯩꯈꯣꯏ ꯏꯟꯗꯛꯁꯟ ꯑꯃ ꯂꯩꯖꯩꯕ ꯏꯟꯗꯛꯁꯟꯖꯦ ꯍꯦꯛꯇ ꯏꯟꯗꯛꯁꯟ ꯑꯩꯈꯣꯏ ꯁꯤꯖꯤꯟꯅꯔꯤꯁꯦ ꯑꯩꯈꯣꯏꯒꯤ ꯒ꯭ꯌꯥꯁꯁꯦ ꯑ ꯗꯒꯤ ꯃꯥꯅ ꯈꯤꯇꯪꯁꯨ ꯁ꯭ꯄꯤꯠꯁꯦ ꯁꯥꯕ ꯈꯣꯠꯄ ꯍꯥꯂꯦ ꯑꯗꯣ ꯁꯤꯒꯤꯁꯦ ꯁꯨꯡꯁꯥ ꯁꯥꯗ꯭ꯔꯦ ꯍꯥꯟꯅ ꯑꯩꯈꯣꯏꯒꯤ ꯂꯩꯔꯝꯕ ꯏꯟꯗꯛꯁꯟꯗꯨꯗꯤ ꯌꯥꯝ ꯊꯨꯅ ꯊꯨꯅ ꯁꯥꯏ ꯑꯗꯣ ꯄ꯭ꯔꯦꯁꯇꯤꯁꯀꯤꯅꯦꯅ ꯕ꯭ꯔꯦꯟꯗꯦꯠꯅꯦꯅ ꯂꯩꯔꯒ ꯀꯃꯥꯏꯅ ꯇꯧꯋꯤꯅꯣ ꯑꯇꯣꯞꯄ ꯁꯤꯟꯗꯣꯛꯄ ꯌꯥꯒꯗ꯭ꯔꯣ ꯁꯤꯕꯣ ꯑ ꯌꯥꯝ ꯊꯤꯅ ꯅꯨꯉꯥꯏꯇ꯭ꯔꯦ ꯁꯤꯗꯤ ꯀꯩꯅꯣ ꯇꯧꯔꯀꯥꯟꯗ ꯏꯟꯗꯛꯁꯟꯁꯦ ꯀꯨꯏꯅ ꯆꯪꯉꯦ ꯒ꯭ꯌꯥꯁꯇꯒꯤ ꯍꯦꯟꯅ ꯁ꯭ꯂꯣ ꯆꯠꯂꯦ ꯒ꯭ꯌꯥꯁꯇꯒꯤ ꯍꯦꯟꯅ ꯏꯟꯗꯛꯁꯟ ꯍꯥꯏꯁꯤꯗꯤ ꯊꯨꯕꯅꯤꯅ ꯍꯥꯏꯅ ꯏꯟꯗꯛꯁꯟꯁꯦ ꯇꯣꯉꯥꯟꯅ ꯆꯥ ꯅꯨꯡ ꯂꯣꯟꯕꯒꯤ ꯏꯁꯤꯡ ꯁꯥꯍꯟꯕꯒꯤ ꯑꯗꯨꯒꯨꯝꯕꯒꯤ ꯊꯝꯃꯒ ꯒ꯭ꯌꯥꯁꯇꯒꯤ ꯍꯦꯟꯅ ꯁ꯭ꯂꯣ ꯆꯠꯄ ꯇꯥꯔꯗꯤ ꯑꯩꯈꯣꯏꯅ ꯂꯩꯕꯒꯤ ꯀꯩꯝꯇ ꯕꯦꯅꯦꯐꯤꯠꯁꯨ ꯂꯩꯇ꯭ꯔꯦ ꯑꯗꯣ ꯀꯥꯟꯅꯗ꯭ꯔꯦ ꯑꯗꯣ ꯁꯤꯟꯗꯣꯛꯆꯕ ꯌꯥꯔꯒꯗꯤ ꯑꯝꯇꯗꯤ ꯍꯥꯏꯕꯤꯔꯛꯑꯣ

ꯑꯗꯨꯗꯤ ꯁ꯭ꯇꯣꯔꯗ ꯑꯩꯈꯣꯏ ꯂꯥꯛꯆꯒꯦ ꯑꯗꯨꯒ ꯑꯅꯧꯕ ꯁꯤꯟꯗꯣꯛꯅꯕ ꯇꯧꯕꯤꯌꯨꯀꯣ